ꯃꯅꯤꯄꯨꯔꯒꯤ ꯕꯁ ꯇ꯭ꯔꯥꯟꯄꯣꯔꯠ ꯌꯥꯝꯅ ꯐꯩ ꯃꯅꯤꯄꯨꯔꯒꯤ ꯕꯁ ꯇ꯭ꯔꯥꯟꯄꯣꯔꯠ ꯁꯤꯖꯤꯟꯟꯕ ꯌꯥꯏ ꯑꯗꯨꯝ ꯑꯁꯤ ꯌꯥꯝꯅ ꯁꯦꯡꯕ ꯌꯥꯝꯅ ꯁꯦꯐ ꯑꯣꯏꯕ ꯑꯗꯒꯤ ꯃꯃꯜꯁꯨ ꯌꯥꯝ ꯍꯣꯡꯅ ꯐꯪꯕ ꯑꯗꯨꯒꯨꯝꯂꯕ ꯕꯁ ꯇ꯭ꯔꯥꯟꯄꯣꯔꯠ ꯁꯔꯚꯤꯁꯅꯤ ꯑꯗꯨꯕꯨ ꯃꯥꯒꯤ ꯏꯝꯄ꯭ꯔꯨꯞ ꯇꯧꯕ ꯌꯥꯕ ꯍꯥꯏꯔꯒꯗꯤ ꯃꯍꯥꯛꯀꯤ ꯕꯁ ꯑꯁꯦ ꯈꯔ ꯃꯁꯤꯡꯁꯦ ꯈꯔ ꯍꯦꯟꯒꯠꯅ ꯆꯦꯜꯍꯟꯕꯤꯕ ꯃꯁꯤꯡ ꯌꯥꯝꯗꯕ ꯃꯔꯝꯅ ꯍꯧꯖꯤꯛ ꯌꯥꯝꯅ ꯆꯦꯟꯗ꯭ꯔꯦ ꯑꯗꯨꯅ ꯃꯁꯤꯡꯁꯦ ꯈꯔ ꯍꯦꯟꯒꯠꯍꯜꯂꯒꯗꯤ ꯍꯦꯟꯅ ꯈꯨꯗꯣꯡꯆꯥꯕ ꯑꯣꯏꯒꯅꯤ